ꯍꯥꯏꯔꯤꯕꯁꯤ ꯑꯣ ꯇꯤ ꯇꯤ ꯄ꯭ꯂꯦꯠꯐꯣꯝ ꯑꯁꯦ ꯏꯟꯇꯔꯅꯦꯠꯀꯤ ꯄ꯭ꯂꯦꯠꯐꯣꯝꯅꯤ ꯑꯗꯨꯗ ꯑꯩꯅ ꯑꯁꯤ ꯑꯃꯦꯖꯣꯟꯒꯤ ꯑꯃꯦꯖꯣꯟꯒꯤ ꯄ꯭ꯂꯦꯠꯐꯣꯝꯁꯦ ꯄꯥꯝꯃꯤ ꯀꯔꯤꯒꯤ ꯄꯥꯝꯃꯦ ꯍꯥꯏꯔꯗꯤ ꯑꯗꯨ ꯃꯅꯨꯡꯗꯒꯤ ꯄꯣꯠꯁꯤꯡꯁꯦ ꯑꯩꯅ ꯑꯄꯥꯝꯕ ꯑꯄꯥꯝꯕ ꯑꯗꯨꯝ ꯑꯣꯗꯔ ꯇꯧꯔꯒ ꯑꯗꯨꯝ ꯑꯩꯅ ꯑꯁꯤ ꯑꯦꯛꯖꯦꯛ ꯄꯥꯝꯃꯦ ꯍꯥꯏꯕꯗꯣ ꯑꯗꯨꯝ ꯂꯥꯛꯑꯦ ꯑꯗꯨꯅ ꯑꯩꯁꯦ ꯑꯁꯤ ꯑꯃꯦꯖꯣꯟꯒꯤ ꯑꯦꯞꯁ ꯑꯃꯦꯖꯣꯟꯒꯤ ꯑꯦꯞꯁꯦ ꯌꯥꯝ ꯄꯥꯝꯃꯦ ꯑꯗꯨ ꯑꯩꯅ ꯂꯥꯏꯛ ꯑꯦꯛꯖꯥꯝꯄꯜ ꯑꯩ ꯑꯩꯒꯤ ꯐꯤꯔꯣꯟ ꯍꯥꯏꯔꯁꯨ ꯑꯩꯅ ꯑꯄꯥꯝ ꯑꯄꯥꯝꯕ ꯐ꯭ꯔꯣꯛꯀꯨꯝꯕ ꯑꯗꯨ ꯒꯨꯝꯕꯁꯨ ꯂꯥꯛꯑꯦ ꯑꯗꯨꯒ ꯑꯩꯅ ꯄꯥꯝꯕ ꯂꯥꯏꯔꯤꯛꯀꯨꯝꯕꯁꯨ ꯑꯗꯨꯝ ꯂꯥꯛꯑꯦ ꯑꯗꯨꯅ ꯑꯩꯅ ꯄꯣꯠ ꯆꯩꯁꯤꯡ ꯑꯄꯥꯝ ꯑꯄꯥꯝꯕ ꯑꯗꯨꯈꯣꯏꯗꯤ ꯑꯗꯨꯝ ꯑꯗꯨꯒꯤ ꯑꯃꯦꯖꯣꯟꯒꯤ ꯄ꯭ꯂꯦꯠꯐꯣꯝꯗꯒꯤ ꯑꯦꯞꯁꯇ ꯑꯗꯨꯝ ꯄꯥꯝꯃꯤ